ꯄꯦꯟꯇꯤꯡ ꯑꯁꯤ ꯁꯤꯟꯐꯝ ꯑꯃ ꯑꯣꯏꯅ ꯁꯤꯟꯐꯝ ꯑꯣꯏꯅ ꯄꯥꯏꯈꯠꯄ ꯌꯥꯏ ꯑꯗꯨꯕꯨ ꯃꯅꯤꯄꯨꯔ ꯍꯥꯏꯔꯤꯕ ꯂꯩꯕꯥꯛ ꯑꯁꯤꯗꯤ ꯑꯄꯤꯛꯄ ꯂꯩꯕꯥꯛ ꯑꯃꯅꯤ ꯃꯅꯤꯄꯨꯔꯗ ꯂꯩꯔꯤꯕ ꯃꯤꯑꯣꯏ ꯈꯨꯗꯤꯡꯃꯛ ꯑꯌꯥꯝꯕ ꯃꯤꯑꯣꯏ ꯈꯨꯗꯤꯡꯃꯛꯅ ꯄꯦꯟꯇꯤꯡꯁꯤꯁꯨ ꯄ꯭ꯔꯣꯐꯦꯁꯟ ꯑꯃꯒꯨꯝꯅ ꯈꯟꯕꯁꯤ ꯈꯟꯕ ꯈꯔꯕꯨꯗꯤ ꯈꯜꯂꯁꯨ ꯌꯥꯝ ꯊꯣꯏꯅ ꯍꯦꯟꯅ ꯈꯟꯖꯟꯅꯗꯦ ꯚꯦꯂꯨ ꯂꯩꯇꯅ ꯂꯧꯕꯒꯤ ꯚꯦꯂꯨ ꯂꯩꯇꯅ ꯂꯧꯋꯤ ꯑꯗꯨꯅ ꯄꯦꯟꯇꯤꯡ ꯍꯥꯏꯔꯤꯕ ꯄ꯭ꯔꯣꯐꯦꯁꯟ ꯑꯁꯤ ꯑꯩꯅ ꯄꯥꯏꯈꯠ ꯄꯥꯏꯈꯠꯀꯦꯅ ꯈꯜꯂꯒꯁꯨ ꯄꯥꯏꯈꯠꯀꯦꯅ ꯈꯜꯂꯒꯁꯨ ꯃꯌꯥꯝꯅ ꯚꯦꯂꯨ ꯂꯩꯇꯅ ꯈꯟꯕꯅꯤꯅ ꯑꯩꯉꯣꯟꯗ ꯇꯨꯡꯗ ꯑꯋꯥꯕ ꯀꯌꯥ ꯃꯥꯏꯌꯣꯛꯅꯔꯛꯀꯗ꯭ꯔꯥ ꯍꯥꯏꯕꯒꯤ ꯑꯀꯤꯕ ꯂꯩ